ꯉꯁꯤ ꯚꯥꯔꯠꯅ ꯃꯥꯌꯣꯛꯅꯔꯤꯕ ꯈ꯭ꯋꯥꯏꯗꯒꯤ ꯈꯨꯗꯣꯡ ꯆꯥꯗꯕ ꯍꯥꯏꯔꯕꯗꯤ ꯀ꯭ꯂꯥꯏꯃꯦꯠ ꯆꯦꯟꯁꯁꯤꯅꯤ ꯍꯧꯖꯤꯛꯇꯤ ꯏꯪꯉꯒꯗꯤ ꯌꯥꯝꯅ ꯏꯪꯕ ꯁꯥꯔꯒꯅ ꯌꯥꯝꯅ ꯁꯥꯕ ꯁꯤꯒꯤ ꯃꯔꯝꯁꯤꯡꯁꯦ ꯑꯩꯈꯣꯏꯒꯤ ꯎ ꯋꯥ ꯎ ꯃꯌꯥꯝꯁꯤꯡꯁꯦ ꯀꯛꯊꯠꯂꯛꯄꯗꯒꯤ ꯁꯤꯗꯒꯤ ꯍꯧꯔꯛꯐꯝꯅꯤ ꯍꯥꯏꯔꯒ ꯑꯩꯒꯤ ꯋꯥꯈꯜꯗ ꯈꯟꯖꯩ ꯍꯥꯟꯅꯗꯤ ꯏꯪꯊꯝ ꯊꯥꯁꯦ ꯏꯪꯕ ꯏꯪꯊꯝ ꯊꯥꯁꯦ ꯁꯥꯡꯉꯝꯃꯤ ꯍꯧꯖꯤꯛꯇꯤ ꯏꯪꯊꯝ ꯊꯥꯁꯦ ꯇꯦꯟꯁꯤꯜꯂꯑꯦ ꯑꯗꯨꯒ ꯇꯦꯟꯁꯤꯜꯂꯤ ꯃꯊꯛꯇ ꯑꯃꯨꯛꯀ ꯌꯥꯝꯅꯁꯨ ꯏꯪꯏ ꯃꯇꯝꯁꯦ ꯏꯪꯊꯝ ꯊꯥꯗ ꯃꯤ ꯆꯤꯡꯁꯤꯜꯂꯒ ꯈꯥꯡꯕ ꯉꯝꯗꯗꯅ ꯑꯍꯜꯁꯤꯡ ꯀꯌꯥ ꯑꯃ ꯂꯩꯈꯤꯗꯕ ꯌꯥꯎꯏ ꯑꯗꯨꯒ ꯀꯥꯂꯦꯟꯗꯁꯨ ꯌꯥꯝꯅ ꯁꯥꯏ ꯁꯥꯔꯤꯕ ꯃꯔꯝꯁꯦ ꯎ ꯋꯥ ꯎ ꯑꯃ ꯁꯤꯡꯁꯦ ꯂꯣꯏꯅ ꯀꯛꯊꯠꯄꯗꯒꯤ ꯅꯨꯡꯁꯤꯠ ꯐꯪꯗ꯭ꯔꯦ ꯍꯧꯖꯤꯛ ꯑꯗꯨꯅ ꯁꯥꯕ ꯃꯇꯝꯗꯁꯨ ꯌꯥꯝꯅ ꯁꯥꯏ ꯃꯄꯥꯟ ꯊꯣꯛꯄ ꯉꯝꯗꯦ ꯑꯗꯨꯒ ꯃꯄꯥꯟ ꯊꯣꯛꯎꯔꯒ ꯍꯛꯆꯥꯡꯁꯤꯡꯁꯦ ꯂꯣꯏꯅ ꯆꯥꯛꯄꯒꯨꯝ ꯈꯟꯖꯕ ꯍꯥꯏꯇꯔꯦ ꯑꯗꯨꯒ ꯅꯣꯡꯖꯨ ꯊꯥꯗꯅ ꯏꯁꯤꯡ ꯏꯆꯥꯎ ꯊꯣꯛꯑꯦ ꯃꯔꯝꯗꯤ ꯎꯄꯥꯝꯕꯤꯁꯤꯡꯗꯨ ꯀꯛꯊꯠꯈ꯭ꯔꯕꯅꯤꯅ ꯂꯩꯕꯥꯛ ꯆꯦꯠꯁꯤꯟꯒꯗꯕꯒꯤ ꯁꯔꯨꯛꯇꯣ ꯌꯥꯎꯗ꯭ꯔꯕꯅꯤꯅ ꯆꯤꯡꯗꯒꯤ ꯏꯁꯤꯡꯁꯤꯡꯗꯣ ꯂꯣꯏꯅ ꯆꯦꯟꯗꯔꯛꯑꯦ ꯇꯝꯄꯥꯛꯁꯤꯗ ꯑꯗꯨꯒ ꯇꯝꯄꯥꯛꯀꯤ ꯇꯨꯔꯦꯟꯁꯤꯡꯁꯨ ꯂꯣꯏꯅ ꯆꯥꯎꯈꯠꯂꯛꯑꯦ ꯆꯥꯎꯔꯕꯅꯤꯅ ꯏꯁꯤꯡ ꯆꯦꯟꯐꯝ ꯂꯩꯇ꯭ꯔꯦ ꯑꯗꯨꯅ ꯏꯁꯤꯡ ꯏꯆꯥꯎ ꯊꯣꯛꯑꯦ